ꯁ꯭ꯀꯣꯂꯔꯁꯤꯞꯀꯗꯤ ꯈꯪꯗꯦ ꯑꯗꯨꯕꯨ ꯀꯔꯤꯒꯨꯝꯕ ꯑꯩꯈꯣꯏꯒꯤ ꯃꯅꯤꯄꯨꯔ ꯁ꯭ꯇꯦꯠꯁꯤꯗ ꯁꯥꯟꯅ ꯈꯣꯠꯅꯔꯤꯕ ꯑꯉꯥꯡꯁꯤꯡꯗ ꯁ꯭ꯀꯣꯂꯔꯁꯤꯞ ꯑꯁꯤ ꯄꯤꯕꯤꯕ ꯇꯥꯔꯒꯗꯤ ꯃꯅꯤꯄꯨꯔ ꯍꯥꯏꯔꯤꯕ ꯂꯝ ꯑꯁꯤ ꯂꯥꯏꯔꯕ ꯂꯩꯄꯥꯛ ꯑꯣꯏꯕꯅ ꯑꯉꯥꯡꯁꯤꯡꯒꯤ ꯑꯉꯥꯡꯁꯤꯡꯗ ꯃꯊꯧꯅꯥ ꯍꯥꯞꯄ ꯑꯣꯏꯅ ꯑꯩꯈꯣꯏꯒꯤ ꯁ꯭ꯀꯣꯂꯔꯁꯤꯞ ꯑꯁꯤ ꯐꯪꯉꯒꯗꯤ ꯍꯥꯏꯔꯤꯕ ꯑꯉꯥꯡꯗꯨꯅ ꯆꯠꯊꯣꯛ ꯆꯠꯁꯤꯟ ꯑꯗꯨꯗꯒꯤ ꯃꯥꯒꯤ ꯐ꯭ꯌꯨꯆꯔꯗ ꯁꯥꯟꯅꯕꯗ ꯀꯥꯟꯅꯖꯒꯗꯕ ꯑꯗꯨ ꯐꯪꯍꯟꯅꯤꯡꯏ ꯑꯅꯤꯁꯨꯕꯗ ꯃꯥꯒꯤ ꯃꯈꯣꯏꯒꯤ ꯍꯣꯇꯦꯜꯒꯤ ꯑꯣꯏꯔꯣ ꯔꯦꯟꯠ ꯑꯣꯏꯔꯣ ꯑꯗꯒꯤ ꯒꯥꯔꯤꯒꯤ ꯑꯣꯏꯔꯣ ꯆꯠꯄꯗ ꯃꯥꯒꯤ ꯁ꯭ꯀꯣꯂꯔꯁꯤꯞꯀꯤ ꯃꯇꯦꯡꯗꯨꯅ ꯃꯉꯣꯟꯗ ꯀꯥꯟꯅꯖꯕ ꯈꯔ ꯐꯪꯖꯒꯅꯤ ꯑꯗꯨꯅ ꯌꯥꯔꯒꯗꯤ ꯃꯅꯤꯄꯨꯔ ꯑꯩꯈꯣꯏꯒꯤꯗ ꯂꯩꯔꯤꯕ ꯁꯔꯀꯥꯔ ꯑꯁꯤꯅ ꯁ꯭ꯀꯣꯂꯔꯁꯤꯞ ꯑꯁꯦ ꯁꯥꯟꯅ ꯈꯣꯠꯅꯔꯤꯕ ꯑꯉꯥꯡꯁꯤꯡꯗ ꯄꯤꯕꯤꯔꯒꯗꯤ ꯍꯦꯟꯅ ꯐꯕ ꯑꯐꯕ ꯍꯥꯏꯕꯗꯣ ꯑꯣꯏꯖꯒꯅꯤ ꯍꯥꯏꯅ ꯑꯩꯒꯤ ꯃꯣꯠ ꯑꯣꯏꯅ ꯁꯨꯃꯥꯏꯅ ꯍꯥꯏꯅꯤꯡꯏ